ꯑꯩꯈꯣꯏꯒꯤ ꯈꯨꯡꯒꯪꯒꯤ ꯅꯍꯥꯔꯣꯜ ꯁꯤꯡꯅ ꯈ꯭ꯋꯥꯏꯗꯒꯤ ꯄꯥꯝꯅꯕ ꯊꯕꯛ ꯍꯥꯏꯔꯒꯗꯤ ꯁꯔꯀꯥꯔꯒꯤ ꯊꯕꯛꯁꯤꯅꯤ ꯑꯗꯨꯕꯨ ꯃꯣꯏ ꯁꯔꯀꯥꯔꯒꯤ ꯊꯕꯛꯇꯨ ꯐꯪꯍꯧꯗ ꯇꯥꯔꯒꯗꯤ ꯏꯝꯐꯥꯜꯗꯗꯤ ꯍꯣꯡꯒꯠꯂꯦ ꯃꯣꯏꯁꯤ ꯑꯗꯨꯕꯨ ꯁꯔꯀꯥꯔꯒꯤ ꯊꯕꯛꯇꯨ ꯐꯪꯍꯧꯗ ꯇꯥꯔꯒꯗꯤ ꯑꯇꯣꯞ ꯑꯇꯣꯞꯄ ꯂꯝꯗ ꯃꯄꯥꯟ ꯂꯝꯗ ꯆꯠꯂꯒ ꯑꯇꯣꯞ ꯑꯇꯣꯞꯄ ꯀꯝꯄꯦꯅꯤꯒꯤ ꯊꯕꯛ ꯑꯗꯒꯤ ꯀꯣꯜ ꯁꯦꯟꯇꯔꯁꯤꯡ ꯑꯗꯨꯗ ꯊꯕꯛ ꯇꯧꯔꯒ ꯃꯣꯏꯗꯨ ꯑꯗꯨꯃꯥꯏꯅ ꯊꯕꯛꯁꯤꯡ ꯑꯗꯨ ꯃꯣꯏ ꯊꯤ